ꯍꯜꯂꯣ ꯑꯥ ꯀꯅꯥ ꯑꯣꯏꯕꯤꯔꯕ ꯀꯔꯤ ꯀꯔꯤ ꯍꯥꯏꯕꯤꯔꯛꯀꯗꯕ

ꯀꯔꯤ ꯀꯔꯤ ꯄꯥꯝꯕꯤꯕꯅꯣꯗꯣ ꯑꯗꯨꯝ ꯍꯥꯏꯕꯤꯔꯛꯑꯣ

ꯍꯣꯏ ꯍꯥꯔꯁꯦ ꯑꯩꯈꯣꯏ ꯃꯈꯟ ꯃꯌꯥꯝ ꯑꯃ ꯂꯩ ꯍꯥꯏꯗꯤ ꯑꯩꯈꯣꯏꯅ ꯐꯔꯇꯤꯂꯥꯏꯖꯔꯁꯦ ꯁꯤꯖꯤꯟꯅꯕ ꯐꯠꯇꯦꯅ ꯍꯥꯏꯔꯕꯅꯤꯅ ꯑꯣꯔꯒꯥꯟꯅꯤꯛꯀꯤ ꯑꯣꯏꯕ ꯍꯥꯔ ꯑꯗꯒꯤ ꯇꯤꯜꯍꯥꯠ ꯍꯤꯗꯥꯛ ꯑꯣꯏꯒꯦꯔꯥ ꯑꯗꯨꯒꯨꯝꯕ ꯃꯌꯥꯝ ꯑꯃ ꯂꯩ ꯀꯔꯝ ꯀꯔꯝꯕ ꯄꯥꯝꯕꯅꯣꯗꯣ ꯍꯥꯏꯕꯤꯔꯛꯑꯣ ꯑꯥ ꯀꯩꯅꯣꯒꯤ ꯑꯣꯔꯒꯥꯟꯅꯤꯛꯀꯤ ꯑꯣꯏꯕ ꯑꯥ ꯑꯥ

ꯎꯝ

ꯑꯗꯨꯅ ꯑꯣꯔꯒꯥꯟꯅꯤꯛꯀꯤ ꯑꯣꯏꯕ ꯍꯥꯔꯁꯦ ꯃꯈꯟ ꯃꯌꯥꯝ ꯑꯃ ꯂꯩ ꯑꯗꯨꯒ ꯇꯤꯜꯍꯥꯠ ꯍꯤꯗꯥꯛꯁꯨ ꯑꯩꯈꯣꯏꯅ ꯍꯥꯏꯗꯤ ꯑꯩꯈꯣꯏꯅ ꯑꯣꯏꯅ ꯁꯦꯝꯖꯕ ꯌꯥꯕ ꯃꯌꯥꯝ ꯑꯃ ꯂꯩꯔꯦ ꯁꯤꯒꯨꯝꯕ ꯃꯌꯥꯝꯁꯦ ꯑꯩꯈꯣꯏꯅ ꯈꯪꯉꯀꯥꯟꯗ ꯍꯥꯏꯗꯤ ꯑꯣꯔꯒꯥꯟꯅꯤꯛꯀꯤ ꯑꯣꯏꯕ ꯑꯗꯒꯤ ꯁꯣꯛꯑꯣꯏꯗꯕ ꯍꯛꯆꯥꯡꯗ ꯁꯣꯛꯑꯣꯏꯗꯧꯕ ꯄꯣꯠ ꯃꯌꯥꯝꯁꯦ ꯑꯩꯈꯣꯏꯒꯤ ꯀꯩꯅꯣꯁꯦ ꯗꯨꯀꯥꯟꯁꯤꯗ ꯅꯣꯡꯃ ꯑꯃꯨꯛꯇꯪ ꯂꯥꯛꯄꯤꯔꯒ ꯄꯨꯝꯅꯃꯛꯁꯦ ꯑꯁꯤꯗꯒꯤ ꯈꯜꯂꯒ ꯑꯄꯥꯝꯕ ꯑꯄꯥꯝꯕꯗꯣ ꯈꯟꯕꯤꯔꯒ ꯑꯃꯨꯛꯇꯪ ꯂꯧꯕꯤꯅꯅꯕ ꯑꯩꯈꯣꯏ ꯁꯤꯒꯤ ꯃꯅꯥꯛꯁꯤꯗ ꯑꯝꯇꯪ ꯂꯥꯛꯄꯤꯔꯒ ꯑꯩꯒꯤ ꯁꯣꯞꯁꯤꯗ ꯑꯝꯇꯪ ꯂꯥꯛꯄꯤꯔꯣ ꯗꯨꯀꯥꯟꯁꯤꯗ ꯑꯗꯨꯒ ꯑꯝꯇꯪ ꯌꯦꯡꯉꯀꯥꯟꯗ ꯑꯗꯨꯗꯒꯤ ꯈꯟꯕꯤꯔꯣ ꯑꯗꯨꯒ ꯑꯐꯕ ꯃꯌꯥꯝꯗꯣ ꯇꯥꯟꯅꯔꯀꯥꯟꯗ ꯂꯧꯅꯅꯕ ꯁꯤꯗ ꯑꯝꯇꯪ ꯂꯦꯡꯊꯣꯛꯄꯤꯔꯛꯑꯣ ꯅꯣꯡꯃ ꯑꯃꯨꯛꯇꯪ ꯑꯗꯨꯗꯤ ꯌꯥꯔꯗ꯭ꯔ ꯀꯩꯅꯣ ꯗꯨꯀꯥꯟꯗ ꯑꯗꯨꯝ ꯂꯥꯛꯄꯤꯔꯣꯀꯣ ꯑꯥ ꯊꯝꯖꯔꯦ ꯊꯝꯖꯔꯦ ꯃꯝꯇꯥꯖ ꯑꯦꯒ꯭ꯔꯤꯀꯜꯆꯔ ꯁꯣꯞ ꯑꯗꯨꯗ ꯑꯗꯨꯝ ꯂꯥꯛꯄꯤꯔꯣꯀꯣ ꯊꯝꯖꯔꯦ ꯊꯝꯖꯔꯦ